ꯒꯥꯔꯗꯦꯅꯤꯡ ꯇꯧꯕꯒꯤ ꯃꯇꯥꯡꯗꯀꯣ ꯒꯥꯔꯗꯦꯅꯤꯡ ꯇꯧꯕꯒꯤ ꯃꯃꯥꯡꯗꯀꯣ ꯁꯣꯏꯜꯁꯦ ꯐꯖꯅ ꯍꯥꯟꯅ ꯍꯥꯏꯗꯤ ꯅꯥꯄꯤ ꯋꯤꯗꯤꯁꯥꯏꯠ ꯍꯥꯏꯗꯤ ꯅꯥꯄꯤꯁꯤꯡꯁꯦ ꯐꯖꯅ ꯁꯦꯡꯗꯣꯛꯄꯤꯒꯗꯝꯅꯤꯀꯣ ꯂꯩꯕꯥꯛꯁꯦ ꯐꯖꯅ ꯍꯥꯏꯗꯤ ꯃꯍꯩꯁꯦ ꯍꯥꯏꯗꯤ ꯈꯔ ꯀꯨꯞꯅ ꯁꯦꯝꯕꯤꯔꯅꯤ ꯁꯣꯝꯕꯤꯔꯒ ꯍꯣꯝ ꯍꯣꯝ ꯂꯥꯎꯅ ꯀꯣ ꯂꯩꯕꯥꯛꯁꯦ ꯑꯗꯨꯒ ꯑꯩꯈꯣꯏꯒꯤ ꯑꯣꯔꯒꯥꯅꯤꯛ ꯃꯦꯅꯤꯌꯣꯔꯒ ꯂꯩꯀꯣ ꯑꯗꯨꯒꯁꯤ ꯃꯤꯛꯁ ꯇꯧꯕꯤꯔꯒ ꯐꯖꯅ ꯍꯥꯏꯗꯤ ꯐꯖꯅ ꯅꯥꯄꯤꯒ ꯃꯄꯥꯜ ꯃꯄꯥꯜꯗ ꯐꯖꯅ ꯅꯥꯄꯤ ꯍꯧꯍꯟꯕꯤꯗꯕꯀꯣ ꯐꯖꯅ ꯐꯖꯅ ꯇꯧꯕꯤꯔꯒ ꯂꯩꯁꯤ ꯑꯗꯨꯗ ꯊꯥꯅꯕ ꯂꯩꯕꯥꯛꯁꯤ ꯌꯥꯔꯕ꯭ꯔꯥꯅ ꯐꯖꯅ ꯆꯦꯛ ꯇꯧꯔꯒ ꯌꯥꯔꯦ ꯁꯤꯗꯤ ꯍꯥꯏꯗꯤ ꯅꯥꯄꯤ ꯂꯥꯡ ꯍꯧꯗ꯭ꯔꯦ ꯂꯩꯕꯥꯛꯁꯨ ꯌꯥꯝꯅ ꯁꯣꯐ ꯍꯥꯏꯗꯤ ꯁꯣꯏꯜꯗꯨꯁꯨ ꯌꯥꯝꯅ ꯌꯥꯝꯅ ꯀꯅꯕ ꯌꯥꯗꯦ ꯌꯥꯗꯦꯀꯣ ꯌꯥꯝꯅ ꯁꯣꯐ ꯍꯥꯏꯗꯤ ꯌꯥꯝꯅ ꯁꯣꯏꯜꯗꯨꯁꯨ ꯌꯥꯝꯅ ꯀꯨꯞꯄ ꯑꯣꯏꯍꯟꯒꯗꯕꯅꯦꯕ ꯑꯗꯣ ꯁꯦꯝꯕꯤꯔꯅꯤ ꯁꯣꯝꯕꯤꯔꯒ ꯂꯩꯁꯤ ꯍꯥꯞꯄ ꯍꯧꯔꯅꯤ ꯂꯩꯁꯤ ꯍꯥꯞꯄꯒ ꯏꯁꯤꯡꯁꯤ ꯈꯔ ꯄꯥꯅ ꯆꯥꯏꯕꯤꯒꯗꯕꯅꯤꯀꯣ ꯏꯁꯤꯡꯁꯤ ꯌꯥꯝ ꯍꯩꯖꯤꯜꯂꯗꯤ ꯂꯩꯁꯤ ꯁꯤꯈ꯭ꯔꯅꯤ ꯑꯍꯥꯟꯕ ꯃꯥꯒꯤ ꯃꯔꯥꯗꯣ ꯂꯣꯏꯅ ꯇꯥꯎꯊꯣꯛꯈ꯭ꯔꯒ ꯏꯁꯤꯡꯁꯤ ꯈꯔ ꯈꯔ ꯍꯩꯕꯤꯔꯒ ꯑꯍꯥꯟꯕꯒꯤ ꯊꯥꯕꯁꯤ ꯑꯗꯨꯒ ꯑꯃꯨꯛ ꯍꯩꯔꯝꯕꯁꯤꯅ ꯃꯣꯔꯅꯤꯡꯗ ꯍꯩꯔꯝꯕꯁꯤꯅ ꯑꯗꯣ ꯅꯨꯃꯤꯠ ꯇꯥꯔꯝꯗꯥꯏꯗ ꯑꯃꯨꯛ ꯈꯤꯇꯪꯈꯛ ꯍꯩꯕꯤꯅꯤꯀꯣ ꯑꯗꯣ ꯅꯣꯉꯥꯜꯂꯒ ꯑꯃꯨꯛ ꯈꯔ ꯍꯩꯕꯤꯒꯅꯤ ꯑꯗꯨꯒ ꯑꯃꯨꯛ ꯅꯨꯃꯤꯠ ꯇꯥꯔꯝꯗꯥꯏꯗ ꯈꯔ ꯍꯩꯕꯤꯅꯤ ꯌꯥꯝ ꯌꯥꯝ ꯍꯩꯕꯗꯤ ꯌꯥꯗꯦ ꯍꯥꯏꯗꯤ ꯑꯍꯥꯟꯕ ꯑꯣꯏꯕꯅꯤꯅ ꯌꯥꯝ ꯍꯩꯖꯤꯜꯂꯗꯤ ꯁꯣꯏꯜꯗꯣ ꯂꯣꯏꯅ ꯇꯥꯎꯊꯔꯒ ꯃꯍꯤ ꯑꯣꯏꯅ ꯆꯠꯈ꯭ꯔꯅꯦꯕ ꯑꯗꯨꯅ ꯈꯔ ꯈꯔ ꯏꯁꯤꯡꯗꯣ ꯍꯥꯞꯄꯤꯔꯣ ꯍꯥꯏꯗꯤ ꯂꯩꯗꯨꯅ ꯑꯍꯥꯟꯕ ꯊꯥꯕ ꯍꯧꯕꯇ ꯉꯥꯏꯔꯤꯕꯅꯤꯅ ꯅꯁꯔꯤ ꯑꯣꯏꯔꯤꯕꯅꯤꯅ ꯃꯥꯒꯤ ꯄꯥꯝꯕꯤꯗꯣ ꯌꯥꯝ ꯄꯤꯛꯏꯕꯅꯤꯅ ꯏꯁꯤꯡꯗꯨ ꯈꯔ ꯈꯔ ꯍꯩꯕꯤꯔꯒ ꯍꯥꯏꯕꯗꯤ ꯏꯁꯤꯡꯗꯨ ꯐꯖꯅ ꯍꯩꯕꯤꯔꯒ ꯄꯥꯝꯕꯤꯗꯨꯒꯤ ꯄꯥꯝꯕꯤꯗꯨ ꯃꯅꯥꯛꯇ ꯍꯩꯕꯤꯒꯗꯕꯅꯤꯀꯣ ꯃꯈꯣꯡꯗꯨꯒꯤ ꯃꯅꯥꯛꯇ ꯌꯥꯝꯅ ꯌꯥꯝꯅ ꯍꯩꯕꯤꯗꯕꯤꯗ ꯑꯗꯨꯒ ꯇꯧꯕꯤꯔꯒ ꯑꯩꯈꯣꯏꯅ ꯐꯖꯅ ꯇꯧꯕꯤꯒꯗꯕꯅꯤ ꯂꯩꯁꯤ ꯊꯥꯕꯗ ꯂꯩꯕꯥꯛꯁꯤ ꯐꯖꯅ ꯌꯦꯡꯕꯤꯔꯒ ꯇꯧꯕꯤꯒꯗꯕꯅꯤ ꯂꯩꯁꯤ ꯊꯥꯔꯗꯤ